ꯑꯩꯈꯣꯏꯒꯤ ꯃꯐꯝꯁꯤꯗ ꯍꯧꯖꯤꯛ ꯍꯧꯖꯤꯛ ꯗꯣꯛꯇꯔ ꯑꯍꯨꯝ ꯂꯩ ꯑꯗꯨꯒ ꯑꯩꯈꯣꯏꯒꯤ ꯃꯁꯤꯒꯤ ꯇꯝꯐꯝꯁꯤꯡ ꯍꯥꯏꯗꯤ ꯃꯥꯒꯤ ꯗꯣꯛꯇꯔꯁ ꯑꯦꯟ ꯅꯔꯁꯦꯁꯀꯤ ꯇꯝꯐꯝꯁꯤꯡꯁꯦ ꯗꯣꯛꯇꯔꯁꯀꯤ ꯑꯣꯏꯅꯗꯤ ꯑꯣꯟꯂꯤ ꯒꯣꯔꯃꯦꯟ ꯀꯤ ꯀꯩ ꯈꯛꯇꯪꯅꯦ ꯏꯟꯁꯇꯤꯇ꯭꯭ꯌꯨꯠ ꯈꯛꯇꯪꯅꯦ ꯏꯁꯇꯦꯠꯀꯤ ꯏꯟꯁꯇꯤꯇ꯭ꯌꯨꯠꯀꯤ ꯃꯃꯤꯡꯅ ꯖꯦꯅꯤꯝꯁ ꯑꯗꯨꯒ ꯁꯦꯟꯇ꯭ꯔꯦꯜꯒꯤꯅ ꯔꯤꯝꯁ ꯂꯩ ꯑꯗꯨꯒ ꯄ꯭ꯔꯥꯏꯚꯦꯠꯀꯤꯗꯤ ꯂꯩꯇ꯭ꯔꯦ ꯑꯗꯣ ꯏꯕꯟ ꯗꯣ ꯄꯦꯔꯥꯃꯦꯗꯤꯛꯁ ꯑꯃꯗꯤ ꯅꯔꯁꯦꯁꯀꯤ ꯑꯣꯏꯅꯗꯤ ꯄ꯭ꯔꯥꯏꯚꯦꯠ ꯏꯟꯁꯇꯤꯇ꯭ꯌꯨꯠ ꯃꯈꯜ ꯃꯌꯥꯝ ꯑꯃ ꯂꯤꯡꯈꯠꯂꯛꯏ ꯑꯅꯧ ꯑꯅꯧꯕ ꯑꯗꯣ ꯍꯧꯖꯤꯛ ꯍꯧꯖꯤꯛꯀꯤ ꯑꯣꯏꯅꯗꯤ ꯑꯦꯛꯁꯦꯁꯤꯕꯜ ꯑꯗꯒꯤ ꯀꯩꯗꯧꯕ ꯃꯤꯡ ꯆꯟꯕ ꯌꯥꯕ ꯍꯥꯏꯕꯗꯨ ꯑꯣꯏꯗ꯭ꯔꯤ ꯑꯗꯣ ꯑꯗꯨꯅ ꯃꯔꯝ ꯑꯣꯏꯔꯒ ꯃꯄꯥꯜ ꯂꯝꯗ ꯑꯌꯥꯝꯕ ꯇꯝꯕ ꯆꯠꯅꯩ ꯇꯝꯕ ꯆꯠꯂꯤꯕꯁꯤꯡꯁꯦ ꯁꯤꯗꯒꯤ ꯁꯤꯠ ꯃꯔꯝꯗꯤ ꯏꯁꯇꯦꯠꯀꯤ ꯅꯠꯇ꯭ꯔꯒ ꯁꯦꯟꯇ꯭ꯔꯦꯜꯒꯤꯗꯤ ꯁꯤꯠ ꯂꯤꯃꯤꯠ ꯑꯣꯏ ꯅꯝꯕꯔ ꯋꯥꯟꯗ ꯑꯗꯨꯒ ꯅꯝꯕꯔ ꯇꯨꯗ ꯁꯤꯠ ꯂꯤꯃꯤꯠ ꯑꯣꯏꯕꯅ ꯃꯔꯝ ꯑꯣꯏꯔꯒ ꯆꯦꯂꯦꯟꯖꯤꯡ ꯑꯗꯨꯒ ꯇꯐ ꯑꯣꯏꯕ ꯑꯦꯛꯁꯖꯥꯝꯁꯨ ꯇꯐ ꯑꯣꯏꯕ ꯑꯗꯨꯅ ꯃꯔꯝ ꯑꯣꯏꯔꯒ ꯃꯄꯥꯜ ꯂꯝꯗ ꯇꯝꯕ ꯆꯠꯅꯩ ꯑꯗꯨꯅ ꯏꯖꯤꯂꯤ ꯑꯦꯛꯁꯦꯁꯤꯕꯜ ꯑꯣꯏꯕꯗꯤ ꯑꯣꯏꯗ꯭ꯔꯦ ꯑꯩꯈꯣꯏꯒꯤ ꯏꯗꯨꯀꯦꯁꯅꯦꯜ ꯏꯟꯁꯇꯤꯇ꯭ꯌꯨꯠꯁꯤꯡꯁꯦ ꯃꯐꯝꯁꯤꯗ ꯑꯗꯨꯒ ꯂꯩꯕ ꯗꯣꯛꯇꯔꯁ ꯑꯃꯁꯨꯡ ꯅꯔꯁꯦꯁ ꯂꯩꯕꯁꯤꯡ ꯁꯨ ꯃꯁꯤꯡ ꯌꯥꯝ ꯀꯥ ꯍꯦꯟꯅ ꯂꯩꯕ ꯑꯣꯏꯗꯦ ꯃꯐꯝꯁꯤꯗ